ꯖꯅꯋꯥꯔꯤ ꯊꯥꯒꯤ ꯇꯥꯡ ꯃꯉꯥ ꯆꯍꯤ ꯀꯨꯟꯒ ꯇꯔꯥꯃꯉꯥ ꯃꯥꯔꯆ ꯊꯥꯒꯤ ꯀꯨꯟꯇꯔꯨꯛ ꯆꯍꯤ ꯂꯤꯁꯤꯡ ꯑꯅꯤꯒ ꯀꯨꯟꯃꯉꯥ ꯖꯨꯟ ꯊꯥꯒꯤ ꯀꯨꯟ ꯊꯥꯒꯤ ꯇꯥꯡ ꯇꯔꯦꯠ ꯆꯍꯤ ꯂꯤꯁꯤꯡ ꯑꯅꯤꯒ ꯀꯨꯟ ꯀꯨꯟ ꯑꯃ ꯁꯦꯞꯇꯦꯝꯕꯔ ꯊꯥꯒꯤ ꯇꯥꯡ ꯑꯃ ꯆꯍꯤ ꯂꯤꯁꯤꯡ ꯑꯅꯤꯒ ꯀꯨꯟ ꯑꯃ ꯅꯣꯕꯦꯝꯕꯔ ꯊꯥꯒꯤ ꯀꯨꯟ ꯑꯅꯤ ꯆꯍꯤ ꯂꯤꯁꯤꯡ ꯑꯅꯤꯒ ꯀꯨꯟ ꯑꯅꯤ